ꯑꯩꯈꯣꯏ ꯑꯩꯈꯣꯏꯒꯤ ꯑꯦꯔꯤꯌꯥ ꯑꯁꯤꯗ ꯂꯩꯔꯤꯁꯤ ꯏꯟꯗꯣꯔ ꯏꯁꯇꯗꯤꯌꯝ ꯂꯩ ꯒ꯭ꯔꯥꯎꯟ ꯂꯩ ꯏꯟꯗꯣꯔ ꯏꯁꯇꯦꯗꯤꯌꯝꯗ ꯕꯦꯗꯃꯤꯟꯇꯟꯒꯤ ꯇꯣꯔꯅꯥꯃꯦꯟ ꯁꯤꯟꯕ ꯌꯥꯏ ꯇꯦꯕꯟ ꯇꯦꯅꯤꯁꯀꯤ ꯇꯣꯔꯅꯥꯃꯦꯟ ꯁꯤꯟꯕ ꯌꯥꯏ ꯑꯁꯤ ꯄꯥꯡꯊꯣꯛꯅꯕ ꯑꯩꯈꯣꯏ ꯑꯗꯨꯝ ꯄꯥꯡꯊꯣꯛꯄ ꯌꯥꯕ ꯐꯟꯗꯤꯡ ꯑꯩꯈꯣꯏ ꯇꯧꯔꯒ ꯄꯥꯡꯊꯣꯛꯄ ꯑꯗꯨꯝ ꯌꯥꯔꯦ ꯑꯗꯨꯗꯒꯤ ꯒ꯭ꯔꯥꯎꯗ ꯐꯨꯠꯕꯣꯟ ꯇꯣꯔꯅꯥꯃꯦꯟ ꯑꯗꯨꯝ ꯁꯤꯜꯂꯤ ꯇꯣꯔꯅꯥꯃꯦꯟ ꯃꯆꯥ ꯃꯆꯥ ꯑꯉꯥꯡꯒꯤ ꯑꯟꯗꯔ ꯐꯤꯐꯇꯤꯟꯒꯤ ꯁꯤꯜꯂꯤ ꯑꯟꯗꯔ ꯁꯕꯦꯟꯇꯤꯟꯒꯤ ꯁꯤꯜꯂꯤ ꯃꯌꯥꯝ ꯑꯃ ꯂꯩ ꯈꯨꯗꯣꯡ ꯆꯥꯕꯒꯤꯗꯤ